ꯏꯁꯩꯁꯛꯄ ꯄꯥꯝꯕ ꯅꯠꯇ꯭ꯔꯒ ꯏꯁꯩ ꯅꯣꯡꯃꯥꯏꯒꯤ ꯍꯩꯁꯤꯡꯕ ꯐꯒꯠꯍꯟꯕ ꯄꯥꯝꯕ ꯃꯤꯑꯣꯏꯁꯤꯡꯗ ꯃꯤꯑꯣꯏꯁꯤꯡꯗ ꯑꯩꯅ ꯍꯥꯏꯖꯅꯤꯡꯕꯗꯤ ꯏꯁꯩ ꯍꯥꯏꯕ ꯑꯁꯤ ꯌꯥꯝꯅ ꯆꯥꯎꯕ ꯀꯂꯥ ꯑꯃꯅꯤ ꯃꯤꯌꯥꯝꯅ ꯅꯨꯡꯁꯤꯕꯤꯕ ꯄꯥꯝꯕꯤꯕ ꯗꯔꯀꯥꯔ ꯑꯣꯏ ꯑꯗꯨꯒ ꯈꯣꯟꯖꯦꯜ ꯐꯖꯕꯁꯨ ꯌꯥꯝꯅ ꯗꯔꯀꯥꯔ ꯑꯣꯏ ꯈꯣꯟꯖꯦꯜ ꯐꯖꯅꯕ ꯑꯩꯈꯣꯏꯅ ꯈꯅꯥꯎ ꯁꯣꯛꯄ ꯌꯥꯕ ꯄꯣꯠꯂꯝꯁꯤꯡ ꯇꯣꯏꯅ ꯆꯥꯔꯣꯏꯗꯕꯅꯤ ꯑꯏꯪꯕ ꯌꯥꯝꯅ ꯁꯤꯖꯤꯟꯅꯔꯣꯏꯗꯕꯅꯤ ꯀ꯭ꯋꯥ ꯇꯂꯞꯅꯆꯤꯡꯕ ꯃꯤ ꯃꯌꯥꯏ ꯀꯥꯕ ꯅꯤꯁꯥꯗꯒꯤ ꯂꯥꯞꯅ ꯂꯩꯒꯗꯕꯅꯤ ꯈꯅꯥꯎꯗ ꯏꯁꯤꯡ ꯑꯁꯥꯕꯒ ꯇꯦꯡꯗꯨꯅ ꯅꯠꯇ꯭ꯔꯒ ꯁꯤꯡꯒꯨꯝꯕ ꯎꯝꯗꯨꯅ ꯈꯣꯟꯖꯦꯜ ꯐꯖꯅꯕ ꯍꯣꯠꯅꯕ ꯌꯥꯏ ꯑꯗꯨꯒ ꯐꯁꯩ ꯑꯃ ꯐꯖꯅꯕ ꯑꯩꯈꯣꯏꯅ ꯁꯨꯔ ꯐꯖꯕ ꯗꯔꯀꯥꯔ ꯑꯣꯏ ꯁꯥꯔꯤ ꯒꯥꯃꯥꯄꯥ ꯐꯖꯅ ꯄꯥꯟꯗꯨꯅ ꯏꯁꯩꯒꯤ ꯇꯥꯟ ꯐꯖꯍꯟꯕ ꯗꯔꯀꯥꯔ ꯑꯣꯏ